ꯑꯩꯈꯣꯏꯅ ꯐꯤꯜꯇꯔ ꯍꯥꯏꯕꯗꯤ ꯑꯩꯈꯣꯏ ꯄꯣꯠ ꯑꯃ ꯇ꯭ꯔꯥꯟꯁꯄꯔꯦꯟꯕꯨ ꯑꯣꯏꯒꯦꯔꯥ ꯅꯠꯇ꯭ꯔ ꯒ꯭ꯂꯥꯁ ꯃꯆꯦꯠꯄꯨ ꯑꯣꯏꯒꯦꯔꯥ ꯄ꯭ꯂꯥꯁꯇꯤꯛꯄꯨ ꯑꯣꯏꯒꯦꯔꯥ ꯑꯃ ꯑꯣꯏꯒꯦꯔꯥ ꯑꯩꯈꯣꯏꯅ ꯀꯦꯃꯦꯔꯥ ꯂꯦꯟꯁꯇ ꯁꯦꯝꯇꯣꯛꯇꯨꯅ ꯍꯥꯞꯄꯕ ꯃꯇꯨꯡꯗ ꯀꯦꯃꯦꯔꯥ ꯑꯗꯨꯗ ꯂꯥꯏꯠ ꯑꯃ ꯆꯪꯍꯟꯗꯨꯅ ꯑꯩꯈꯣꯏ ꯐꯣꯇꯣꯗꯨꯗ ꯏꯐꯦꯛ ꯑꯃ ꯍꯥꯏꯗꯤ ꯄꯣꯠꯁꯛ ꯐꯖꯍꯟꯅꯕ ꯍꯣꯠꯅꯕ ꯃꯇꯝꯗ ꯑꯗꯨꯝꯕ ꯆꯪꯕ ꯄꯣꯠꯇꯨ ꯑꯩꯈꯣꯏꯅ ꯐꯤꯜꯇꯔ ꯀꯧꯋꯤ ꯑꯩꯈꯣꯏꯅ ꯐꯣꯇꯣ ꯀꯥꯞꯄꯗ ꯐꯤꯜꯇꯔ ꯍꯥꯞꯀꯦ ꯍꯥꯏꯔꯕꯗꯤ ꯒ꯭ꯂꯥꯁꯀꯨꯝꯕ ꯄ꯭ꯂꯥꯁꯇꯤꯛꯀꯨꯝꯕ ꯅꯠꯇ꯭ꯔꯒ ꯀꯦꯃꯦꯔꯥ ꯂꯦꯟꯁꯀꯤ ꯃꯃꯥꯡꯗ ꯄꯣꯠꯁꯛ ꯑꯃ ꯊꯝꯗꯨꯅ ꯑꯩꯈꯣꯏꯅ ꯀꯦꯃꯦꯔꯥ ꯂꯦꯟꯁꯇꯨ ꯁꯟꯗꯣꯛꯇꯅ ꯀꯦꯃꯦꯔꯥ ꯑꯗꯨꯒꯤ ꯃꯌꯦꯛꯇ ꯇꯥꯕ ꯃꯇꯝꯗ ꯐꯖꯅ ꯇꯥꯅꯕ ꯍꯥꯞꯄꯤꯕꯗꯨꯕꯨ ꯑꯩꯈꯣꯏꯅ ꯐꯤꯜꯇꯔ ꯀꯧꯋꯤ